ꯍꯣꯏ ꯂꯥꯏꯔꯤꯛ ꯇꯝꯕꯗꯁꯨ ꯍꯧꯖꯤꯛꯀꯤ ꯇꯦꯛꯀꯅꯣꯂꯣꯖꯤꯅ ꯀꯔꯝꯅ ꯁꯤꯖꯤꯟꯅꯕꯒꯦ ꯍꯥꯏꯕꯗꯣ ꯑꯗꯨꯝ ꯑꯣꯇꯣꯃꯦꯇꯤꯀꯦꯂꯤ ꯃꯣꯏꯅ ꯃꯁꯥꯗ ꯑꯗꯨꯝ ꯌꯥꯎꯖꯔꯕꯅꯤ ꯑꯗꯨꯒ ꯇꯣꯉꯥꯟꯅ ꯌꯥꯎꯗꯕꯁꯤꯡꯅꯁꯨ ꯇꯦꯛꯀꯣꯅꯣꯂꯣꯖꯤꯒꯤ ꯃꯔꯝꯗ ꯁꯞꯖꯦꯛ ꯑꯃ ꯑꯣꯏꯅ ꯇꯝꯕꯗ ꯌꯥꯝꯅ ꯃꯔꯨ ꯑꯣꯏꯌꯦ ꯍꯥꯏꯅ ꯈꯜꯂꯤ